ꯃꯅꯤꯄꯨꯔꯗ ꯆꯠꯅꯗꯨꯅ ꯂꯥꯛꯂꯤꯕ ꯆꯠꯊꯣꯛ ꯆꯠꯁꯤꯟ ꯇꯧꯕꯒꯤ ꯄꯥꯝꯕꯩꯁꯤꯡ ꯍꯥꯏꯔꯒꯗꯤ ꯊꯥꯏꯅ ꯃꯃꯥꯡꯉꯩ ꯃꯇꯝꯗꯗꯤ ꯁꯟꯒꯥꯔꯤꯗ ꯆꯠꯂꯝꯃꯤꯅ ꯍꯥꯏ ꯑꯗꯒꯤ ꯃꯊꯪꯗ ꯑꯣꯇꯣ ꯆꯠꯂꯛꯏ ꯔꯤꯛꯁꯣ ꯆꯠꯂꯛꯏ ꯑꯗꯒꯤ ꯁꯥꯏꯀꯜꯗ ꯆꯠꯂꯛꯏ ꯑꯗꯒꯤ ꯈ꯭ꯔ ꯈ꯭ꯔ ꯆꯥꯎꯈꯠꯂꯛꯄꯒꯤ ꯃꯇꯨꯡ ꯏꯟꯅ ꯕꯁꯇ ꯆꯠꯂꯛꯂꯛꯏ ꯑꯗꯒꯤ ꯈ꯭ꯔ ꯈꯔ ꯁꯨꯝ ꯆꯥꯎꯈꯠꯂꯛꯄꯒꯤ ꯃꯇꯨꯡ ꯏꯟꯅ ꯇ꯭ꯔꯦꯟ ꯐꯥꯎꯕ ꯌꯧꯁꯤꯜꯂꯛꯂꯦ